ꯌꯨꯅꯤꯕꯔꯁ ꯑꯃꯁꯨꯡ ꯃꯁꯤꯒꯤ ꯈꯪꯕ ꯉꯝꯗ꯭ꯔꯕꯁꯤꯡ ꯑꯁꯤꯒꯤ ꯃꯇꯥꯡꯗ ꯑꯩꯅ ꯈ꯭ꯋꯥꯏꯗꯒꯤ ꯉꯛꯄꯗꯤ ꯏꯁꯇꯥꯔ ꯑꯃꯁꯨꯡ ꯃꯤꯜꯀꯤ ꯋꯦꯅꯤ ꯃꯈꯣꯏ ꯑꯅꯤ ꯑꯁꯤ ꯑꯩꯅ ꯈ꯭ꯋꯥꯏꯗꯒꯤ ꯉꯛꯄ ꯑꯃꯁꯨꯡ ꯌꯥꯝꯅ ꯈꯪꯅꯤꯡꯕ ꯄꯣꯠꯁꯛ ꯑꯃꯒꯤ ꯃꯅꯨꯡꯗ ꯃꯈꯣꯏ ꯑꯅꯤꯁꯤꯅꯤ ꯑꯩꯅ ꯏꯁꯇꯥꯔꯒꯤ ꯃꯇꯥꯡꯗ ꯍꯥꯟꯅ ꯍꯥꯏꯔꯕꯗ ꯏꯁꯇꯥꯔꯁꯤ ꯑꯩꯈꯣꯏꯒꯤ ꯅꯦꯀꯦꯠ ꯑꯥꯏꯅ ꯏꯁꯇꯥꯔ ꯑꯁꯤ ꯑꯩꯈꯣꯏꯒꯤ ꯅꯨꯃꯤꯗꯥꯡꯒꯤ ꯃꯇꯝꯗꯇꯪ ꯊꯣꯛꯏ ꯑꯌꯨꯛ ꯅꯨꯡꯊꯤꯜꯗ ꯃꯍꯥꯛ ꯑꯁꯤ ꯃꯥꯡꯉꯤ ꯅꯨꯃꯤꯗꯥꯡꯒꯤ ꯃꯇꯝ ꯅꯠꯇꯅ ꯃꯍꯥꯛ ꯑꯌꯨꯛ ꯅꯨꯡꯊꯤꯜꯗ ꯊꯣꯛꯄ ꯏꯁꯇꯥꯔꯁꯨ ꯌꯥꯎꯔꯤ ꯑꯗꯨꯕꯨ ꯏꯁꯇꯥꯔꯁꯤ ꯅꯝꯅ ꯊꯣꯛꯏꯕꯁꯤ ꯅꯨꯃꯤꯗꯥꯡꯒꯤ ꯃꯇꯝꯗꯇꯅ ꯊꯣꯛꯏ ꯑꯩꯈꯣꯏꯒꯤ ꯅꯦꯀꯦꯠ ꯑꯥꯏꯅ ꯌꯦꯡꯈꯠꯂꯨꯕ ꯃꯇꯝꯗꯗꯤ ꯃꯍꯥꯛ ꯑꯁꯤ ꯈ꯭ꯋꯥꯏꯗꯒꯤ ꯄꯤꯛꯄ ꯄꯣꯠꯁꯛ ꯑꯃꯅꯤ ꯑꯗꯨꯕꯨ ꯁꯥꯏꯟꯇꯤꯁꯁꯤꯡꯅ ꯊꯤꯒꯠꯂꯒ ꯑꯃꯁꯨꯡ ꯑꯈꯪ ꯑꯍꯩꯁꯤꯡꯅ ꯋꯥꯔꯤ ꯂꯥꯏꯔꯤꯛ ꯍꯤꯁꯇ꯭ꯔꯤꯗ ꯏꯔꯒ ꯊꯅꯝꯕ ꯃꯇꯝꯗ ꯈ꯭ꯋꯥꯏꯗꯒꯤ ꯆꯥꯎꯕ ꯄ꯭ꯂꯥꯅꯦꯠ ꯑꯁꯤ ꯏꯁꯇꯥꯔꯅꯤ ꯍꯥꯏꯅꯩ ꯏꯁꯇꯥꯔꯗꯒꯤ ꯍꯦꯟꯅ ꯆꯥꯎꯕ ꯄꯣꯠꯁꯛ ꯂꯩꯇꯦ ꯍꯥꯏꯅꯩ ꯑꯩꯈꯣꯏꯅ ꯌꯦꯡꯉꯨꯔꯦ ꯎꯔꯨꯔꯦ ꯀꯩꯗ ꯇꯦꯂꯦꯁꯀꯣꯞꯇ ꯇꯦꯂꯦꯁꯀꯣꯞꯇ ꯊꯥꯜꯂꯒ ꯌꯦꯡꯉꯨꯕ ꯃꯇꯝꯗ ꯏꯁꯇꯥꯔ ꯑꯁꯤ ꯌꯥꯝꯅ ꯐꯖꯩ ꯌꯥꯝꯅ ꯐꯖꯩ ꯌꯦꯡꯉꯨ ꯃꯇꯝꯗ ꯃꯉꯣꯟꯗꯒꯤ ꯆꯥꯎꯕ ꯄꯣꯠꯁꯛ ꯑꯃ ꯐꯥꯎꯕ ꯂꯩꯇꯦ ꯑꯗꯨꯕꯨ ꯑꯩꯈꯣꯏꯒꯤ ꯂꯩꯇꯦ ꯑꯃꯁꯨꯡ ꯑꯩꯈꯣꯏꯒꯤ ꯄ꯭ꯔꯤꯊꯤꯕꯤꯗꯒꯤ ꯈ꯭ꯋꯥꯏꯗꯒꯤ ꯅꯛꯅꯕ ꯏꯁꯇꯥꯔꯁꯤ ꯑꯩꯈꯣꯏꯅ ꯅꯨꯃꯤꯠ ꯁꯟ

ꯑꯩꯅ ꯊꯥꯖꯩ ꯑꯩꯅ ꯊꯥꯖꯩ ꯑꯁꯨꯛ ꯉꯛꯇꯤ ꯉꯛꯏ ꯑꯩꯅ ꯑꯃꯨꯛꯁꯨ ꯈꯜꯂꯤ ꯃꯗꯨꯗꯤ ꯁꯟꯁꯤꯅ ꯑꯩꯈꯣꯏꯒꯤ ꯈ꯭ꯋꯥꯏꯗꯒꯤ ꯅꯛꯄ ꯏꯁꯇꯥꯔ ꯑꯣꯏꯔꯤꯁꯤꯅꯗꯤ ꯑꯩꯈꯣꯏꯅ ꯈꯜꯂꯤ ꯏꯁꯇꯥꯔ ꯑꯩꯈꯣꯏꯅ ꯎꯕ ꯉꯝꯗꯕ ꯏꯁꯇꯥꯔ ꯃꯆꯥ ꯃꯆꯥ ꯃꯌꯥꯝ ꯂꯩꯔꯤꯕ ꯑꯁꯤ ꯑꯇꯣꯞꯄ ꯄ꯭ꯂꯥꯅꯦꯠ ꯃꯈꯜ ꯀꯌꯥꯔ ꯍꯥꯏꯔ ꯑꯩꯅꯁꯨ ꯆꯤꯡꯅꯩ ꯃꯤꯜꯀꯤ ꯋꯦꯗ ꯃꯤꯜꯀꯤ ꯋꯦꯒꯤ ꯃꯇꯥꯡꯗ ꯑꯝꯨꯛ ꯆꯤꯡꯁꯤꯜꯂꯒ ꯃꯤꯜꯀꯤ ꯋꯦꯗ ꯑꯩꯈꯣꯏꯒꯤ ꯃꯤꯜꯀꯤ ꯋꯦꯁꯤ ꯑꯩꯈꯣꯏꯒꯤ ꯑꯩꯈꯣꯏꯒꯤ ꯋꯥꯈꯜꯅ ꯁꯥꯒꯠꯄ ꯑꯩꯈꯣꯏꯒꯤ ꯁꯥꯔꯀꯜ ꯂꯥꯏꯟ ꯑꯃꯅꯤ ꯃꯍꯥꯛꯁꯦ ꯁꯥꯔꯀꯜꯗꯤ ꯇꯥꯗꯦ ꯑꯣꯕꯦꯜ ꯑꯣꯕꯦꯜ ꯂꯥꯏꯟ ꯑꯃꯅꯤ ꯑꯣꯕꯦꯜ ꯂꯥꯏꯟ ꯑꯃꯅꯤ ꯑꯩꯈꯣꯏꯅ ꯀꯩꯅꯣꯒꯤ ꯑꯣꯕꯦꯜ ꯂꯥꯏꯟ ꯑꯁꯤꯗ ꯑꯩꯈꯣꯏꯁꯤ ꯌꯥꯝꯅ ꯐꯤꯗꯝ ꯅꯥꯏꯅ ꯑꯃꯒ ꯑꯃꯒ ꯍꯦꯟꯖꯤꯟꯅꯗꯅ ꯑꯩꯈꯣꯏꯒꯤ ꯈꯪꯅꯕ ꯄ꯭ꯂꯥꯅꯦꯠ ꯃꯃꯤꯡ ꯃꯁꯛ ꯈꯪꯂꯕ ꯄ꯭ꯂꯥꯅꯦꯠ ꯀꯌꯥ ꯑꯁꯤ ꯀꯩꯅꯤ ꯐꯤꯗꯝ ꯅꯥꯏꯅ ꯔꯥꯎꯟꯁꯤꯗ ꯆꯦꯜꯂꯤꯅꯤ ꯑꯃꯅꯁꯨ ꯍꯦꯟꯗꯣꯛꯇꯦ ꯑꯃꯅꯁꯨ ꯋꯥꯠꯇꯦ ꯍꯥꯏꯕꯒꯨꯝ ꯇꯞꯅ ꯏꯪꯅ ꯆꯦꯜꯂꯤ ꯆꯦꯜꯂꯤ ꯆꯦꯜꯂꯤ ꯃꯤꯜꯀꯤ ꯋꯦꯁꯤꯒꯤ ꯔꯥꯎꯟꯗ ꯄ꯭ꯂꯨꯇꯣꯁꯤ ꯑꯩꯈꯣꯏꯅ ꯑꯃꯨꯛꯁꯨ ꯊꯤ ꯈꯪꯉꯤ ꯊꯤ ꯈꯪꯗꯦ ꯍꯥꯏꯅ ꯑꯩꯈꯣꯏꯅ ꯃꯤꯜꯀꯤ ꯋꯦꯗ ꯄ꯭ꯂꯨꯇꯣꯁꯤ ꯈ꯭ꯋꯥꯏꯗꯒꯤ ꯑꯥꯔꯠꯀꯁꯨ ꯈ꯭ꯋꯥꯏꯗꯤ ꯂꯥꯞꯅꯕ ꯁꯟꯒꯁꯨ ꯈ꯭ꯋꯥꯏꯗꯒꯤ ꯂꯥꯞꯅꯕ ꯀꯩꯅꯣ ꯄ꯭ꯂꯥꯅꯦꯠ ꯑꯃꯅꯤ ꯍꯥꯏꯔꯒ ꯈꯪꯅꯩ ꯑꯩꯈꯣꯏꯅ ꯑꯩꯅ ꯊꯥꯖꯩ ꯑꯗꯨꯗꯤ ꯄ꯭ꯂꯨꯇꯣꯗꯒꯤꯁꯨ ꯄ꯭ꯂꯨꯇꯣꯗꯒꯤꯁꯨ ꯑꯇꯣꯞꯄ ꯄ꯭ꯂꯥꯅꯦꯠ ꯂꯩꯔꯝꯒꯗ꯭ꯔꯥ ꯍꯥꯏꯅ ꯄ꯭ꯂꯥꯅꯦꯠ ꯑꯗꯨ ꯀꯩꯅꯣ ꯍꯥꯏꯔ ꯀꯥꯟꯗ ꯑꯩꯈꯣꯏꯅ ꯎꯕ ꯉꯝꯗꯕ ꯏꯁꯇꯥꯔ ꯃꯆꯥ ꯃꯆꯥ ꯑꯁꯤ ꯄ꯭ꯂꯨꯇꯣꯗꯒꯤ ꯍꯦꯜꯂꯕ ꯄ꯭ꯂꯨꯇꯣꯗꯒꯤ ꯂꯥꯞꯊꯣꯛꯑꯕ ꯄ꯭ꯂꯥꯅꯦꯠ ꯃꯆꯥ ꯃꯆꯥꯔ ꯍꯥꯏꯔꯒ ꯑꯩꯈꯣꯏꯅ ꯊꯥꯖꯩ ꯑꯩꯅ ꯊꯥꯖꯩ